ꯊꯧꯕꯥꯜ ꯖꯤꯂꯥ ꯑꯁꯤꯗ ꯇꯣꯉꯥꯟ ꯇꯣꯉꯥꯟꯕ ꯐꯨꯔꯞ ꯀꯌꯥ ꯂꯩꯖꯩ ꯃꯃꯤꯡ ꯑꯣꯏꯅ ꯍꯥꯏꯔꯕꯗ ꯃꯔꯤꯡ ꯃꯩꯇꯩ ꯄꯥꯉꯜ ꯃꯩꯇꯩ ꯀꯕꯨꯏ ꯂꯩ ꯍꯥꯏꯔꯤꯕ ꯐꯨꯔꯨꯞꯁꯤꯡ ꯑꯁꯤ ꯄꯥꯎ ꯐꯥꯎꯅꯅꯕꯒꯤꯗꯃꯛ ꯃꯅꯤꯄꯨꯔꯤ ꯂꯣꯟ ꯑꯁꯤ ꯁꯤꯖꯤꯟꯅꯩ ꯍꯥꯏꯔꯤꯕ ꯃꯈꯣꯏꯁꯤꯡ ꯑꯁꯤꯒꯤꯁꯨ ꯃꯔꯤꯡ ꯀꯕꯨꯏ ꯃꯁꯥ ꯃꯁꯥꯒꯤ ꯂꯣꯟ ꯂꯩꯖꯩ ꯑꯗꯨꯕꯨ ꯑꯌꯥꯝꯕ ꯃꯇꯝꯗ ꯊꯣꯛꯂꯛꯄ ꯃꯇꯝꯗ ꯃꯅꯤꯄꯨꯔꯤ ꯂꯣꯟ ꯑꯁꯤ ꯁꯤꯖꯤꯟꯅꯗꯨꯅ ꯃꯩꯇꯩ ꯄꯥꯉꯜ ꯃꯩꯇꯩ ꯄꯨꯟꯅ ꯍꯤꯡꯃꯤꯟꯅꯕꯅꯤꯅ ꯄꯨꯂꯞ ꯉꯥꯡꯅꯕ ꯃꯇꯝꯗ ꯄꯥꯎ ꯐꯥꯎꯅꯅꯕꯒꯤꯗꯛꯇ ꯃꯅꯤꯄꯨꯔ ꯑꯁꯦ ꯂꯣꯟ ꯁꯤꯖꯤꯟꯅꯗꯨꯅ ꯄꯨꯟꯅ ꯍꯤꯡꯃꯤꯟꯅꯗꯨꯅ ꯀꯔꯕꯥꯔ ꯀꯌꯥꯁꯤꯡ ꯑꯁꯨ ꯇꯧꯃꯤꯟꯅꯔꯤ ꯀꯥꯡꯂꯨꯞꯁꯤꯡ ꯑꯁꯤ ꯃꯅꯤꯄꯨꯔꯒꯤ ꯁꯦꯟꯃꯤꯠꯂꯣꯟꯗ ꯀꯔꯕꯥꯔ ꯑꯃꯁꯨꯡ ꯏꯟꯇꯔꯄ꯭ꯔꯦꯅꯔ ꯀꯌꯥ ꯂꯩꯔꯦ ꯀꯔꯕꯥꯔ ꯇꯧꯕ ꯃꯇꯝꯗ ꯐꯨꯔꯨꯞꯁꯤꯡ ꯑꯁꯤ ꯄꯨꯟꯅ ꯇꯧꯃꯤꯟꯅꯕꯁꯨ ꯂꯩ ꯃꯩꯇꯩ ꯑꯃꯗꯤ ꯃꯩꯇꯩ ꯄꯥꯉꯜꯁꯤꯡ ꯑꯁꯦ ꯑꯃꯠꯇ ꯑꯣꯏꯅ ꯕꯤꯖꯤꯅꯦꯁ ꯀꯌꯥꯁꯨ ꯇꯧꯃꯤꯟꯅꯗꯨꯅ ꯏꯔꯝꯗꯝ ꯑꯁꯤꯕꯨ ꯆꯥꯎꯈꯠꯄ ꯄꯨꯔꯛꯅꯕ ꯑꯃꯠꯇ ꯑꯣꯏꯅ ꯍꯣꯠꯅꯃꯤꯟꯅꯔꯤ